ꯑꯩꯅ ꯏꯟꯗꯛꯁꯟ ꯑꯃ ꯂꯩ ꯐꯤꯂꯤꯞꯁ ꯀꯝꯄꯅꯤꯗꯒꯤꯅꯤ ꯃꯆꯨꯁꯨ ꯌꯥꯝꯅ ꯐꯖꯩ ꯑꯉꯧꯕ ꯑꯃꯁꯨꯡ ꯑꯃꯨꯕꯒꯤ ꯃꯆꯨꯅꯤ ꯌꯦꯡꯕꯗ ꯌꯥꯝꯅ ꯐꯖꯩ ꯃꯁꯤꯒꯤ ꯏꯟꯗꯛꯁꯟ ꯑꯁꯤ ꯄꯩꯁꯥꯁꯨ ꯌꯥꯝꯅ ꯍꯣꯡꯏ ꯄꯩꯁꯥꯁꯨ ꯌꯥꯝꯅ ꯍꯣꯡꯏ ꯄ꯭ꯔꯦꯁꯔ ꯀꯨꯀꯔ ꯑꯃꯁꯨ ꯐ꯭ꯔꯤꯗ ꯍꯥꯞꯂꯛꯏ ꯄ꯭ꯔꯦꯁꯔ ꯀꯨꯀꯨꯔ ꯐ꯭ꯔꯤꯗ ꯍꯥꯞꯂꯛꯄ ꯃꯔꯝꯅꯥ ꯄꯣꯠ ꯑꯗꯣ ꯐꯔꯝꯗꯧ ꯃꯥꯟꯗꯦ ꯑꯗꯨꯕꯨ ꯌꯥꯝꯅ ꯐꯕ ꯑꯣꯏꯔꯝꯂꯦ ꯃꯃꯥꯡꯗꯁꯨ ꯏꯟꯗꯛꯁꯟ ꯀꯌꯥ ꯑꯃꯔꯣꯝ ꯁꯤꯖꯤꯟꯅꯈ꯭ꯔꯦ ꯑꯗꯨꯕꯨ ꯐꯤꯂꯤꯞꯁꯀꯤ ꯏꯟꯗꯛꯁꯟ ꯑꯁꯤꯅ ꯈ꯭ꯋꯥꯏꯗꯒꯤ ꯁꯤꯖꯤꯟꯅꯕꯗ ꯅꯨꯡꯉꯥꯏ ꯁꯤꯖꯤꯟꯅꯕꯁꯨ ꯌꯥꯝꯅ ꯂꯥꯏ ꯄ꯭ꯂꯦꯠ ꯑꯗꯨꯁꯨ ꯌꯥꯝꯅ ꯐꯩ ꯌꯥꯝꯅ ꯊꯨꯅ ꯁꯥꯏ ꯄ꯭ꯂꯦꯠ ꯑꯗꯨꯗ ꯄꯥꯠꯇ꯭ꯔ ꯑꯃ ꯊꯥꯡꯒꯠꯄ ꯃꯇꯝꯗ ꯄꯥꯠꯇ꯭ꯔ ꯑꯗꯨ ꯌꯥꯝꯅ ꯊꯨꯅ ꯁꯥꯒꯠꯂꯤ ꯌꯥꯝꯅ ꯁꯥꯕ ꯍꯦꯜꯂꯁꯨ ꯃꯁꯥꯒꯤ ꯑꯣꯇꯣꯀꯠ ꯌꯥꯎꯖꯩ ꯃꯔꯝ ꯑꯗꯨꯅ ꯑꯩꯅ ꯊꯕꯛ ꯑꯃ ꯇꯧꯒꯦ ꯍꯥꯏꯔꯕꯁꯨ ꯃꯁꯥꯒꯤ ꯑꯣꯇꯣꯀꯠ ꯌꯥꯎꯕ ꯃꯔꯝꯅ ꯃꯁꯥꯅ ꯑꯗꯨꯝ ꯑꯣꯇꯣꯀꯠ ꯇꯧꯖꯈꯤ ꯁꯝꯅ ꯍꯥꯏꯔꯕꯗ ꯑꯩꯅ ꯐꯤꯁꯨꯕ ꯋꯥꯏꯁꯤꯠꯄ ꯑꯉꯥꯡ ꯁ꯭ꯀꯨꯜ ꯆꯠꯂꯝꯗꯥꯏꯒꯤ ꯂꯣꯏꯁꯤꯟꯕ ꯃꯇꯝꯗ ꯃꯁꯥꯒꯤ ꯑꯣꯇꯣꯀꯠ ꯌꯥꯎꯕꯅ ꯃꯁꯥ ꯃꯇꯣꯝꯇ ꯃꯨꯠꯆꯈꯤ ꯑꯗꯨꯅ ꯑꯩꯉꯣꯟꯗ ꯏꯟꯗꯛꯁꯟ ꯑꯁꯤ ꯁꯤꯖꯤꯟꯅꯕꯅ ꯀꯥꯟꯅꯕ ꯌꯥꯝꯅ ꯄꯤ ꯃꯇꯝꯁꯨ ꯃꯥꯡꯍꯟꯗ꯭ꯔꯦ